ꯑꯩꯒꯤ ꯈ꯭ꯋꯥꯏꯗꯒꯤ ꯆꯥꯎꯕ ꯑꯀꯟꯕꯁꯦ ꯑꯩꯁꯦ ꯈꯥꯡꯕ ꯌꯥꯝꯅ ꯀꯜꯂꯦꯅ ꯈꯜꯂꯦ ꯄꯤꯛꯏꯀꯥꯟꯗꯒꯤ ꯅꯨꯉꯥꯏꯇꯕ ꯈꯣꯇꯣꯛꯇꯕ ꯍꯥꯏꯗꯣꯀꯟꯗꯕ ꯏꯊꯟꯗ ꯈꯥꯡꯕ ꯑꯗꯒꯤ ꯉꯥꯏꯕ ꯀꯟꯕꯁꯦ ꯑꯁꯤ ꯂꯩꯖꯩ ꯍꯥꯏꯅ ꯈꯜꯂꯦ ꯑꯗꯨꯒ ꯑꯩꯒꯤ ꯑꯁꯣꯟꯕꯁꯦ ꯑꯩꯒꯤ ꯑꯀꯣꯏꯕꯗ ꯂꯩꯕ ꯑꯩꯒ ꯅꯛꯅꯩ ꯍꯥꯏꯅ ꯈꯟꯕ ꯃꯤꯒꯩꯁꯤꯅ ꯅꯨꯉꯥꯏꯇꯅ ꯂꯩꯕ ꯈꯣꯠꯄꯁꯦ ꯎꯕ ꯉꯝꯗꯦ